ꯑꯩꯅ ꯗꯨꯀꯥꯟꯗꯒꯤ ꯐꯣꯟ ꯑꯃ ꯂꯩꯔꯨꯏ ꯐꯣꯟ ꯑꯁꯤꯒꯤ ꯃꯃꯤꯡꯅ ꯑꯣꯄꯣ ꯑꯦꯐ ꯅꯥꯏꯟꯇꯤꯟ ꯄ꯭ꯔꯣꯅꯤ ꯃꯁꯤ ꯑꯗꯨꯛꯀꯤ ꯃꯇꯤꯛ ꯁꯤꯖꯤꯟꯅꯕꯗ ꯑꯗꯨꯛꯀꯤ ꯃꯇꯤꯛ ꯅꯨꯡꯉꯥꯏ ꯑꯗꯨ ꯀꯨꯏꯅ ꯄꯥꯏꯔꯛꯄꯁꯤꯗ ꯆꯞꯄ ꯈꯣꯠꯄ ꯀꯔꯤꯝꯇ ꯂꯩꯇꯦ ꯍꯣ ꯑꯗꯨꯒ ꯃꯥꯒꯤ ꯔꯥꯝꯅ ꯑꯩꯠ ꯖꯤ ꯕꯤ ꯔꯥꯝꯅꯦ ꯑꯗꯨꯒ ꯁ꯭ꯇꯣꯔꯦꯖꯅ ꯋꯥꯟ ꯇ꯭ꯋꯦꯟꯇꯤ ꯑꯩꯠ ꯖꯤꯕꯤꯅꯦ ꯑꯗꯨ ꯀꯦꯃꯦꯔꯥꯁꯨ ꯑꯗꯨꯛꯀꯤ ꯃꯇꯤꯛ ꯁꯦꯡꯉꯦ ꯑꯗꯨꯒ ꯐꯣꯟꯗ ꯂꯦꯒ ꯇꯧꯕ ꯈꯣꯠꯄ ꯆꯞꯄ ꯀꯔꯤꯝꯇ ꯂꯩꯇꯦ ꯒ꯭ꯔꯥꯐꯤꯛꯁꯨ ꯑꯗꯨꯛꯀꯤ ꯃꯇꯤꯛ ꯁꯦꯡꯏ ꯑꯗꯨꯛꯀꯤ ꯃꯇꯤꯛ ꯅꯨꯡꯉꯥꯏꯕ ꯐꯣꯟ ꯍꯥꯏꯗꯣ ꯑꯣꯏ